ꯑꯂꯕꯦꯟ ꯃꯥꯔꯆ ꯇꯨ ꯊꯥꯎꯖꯟ ꯐꯣꯔ ꯇ꯭ꯋꯦꯟꯇꯤ ꯐꯥꯔꯁ ꯖꯨꯟ ꯇꯨ ꯊꯥꯎꯖꯟ ꯅꯥꯏꯟ ꯊꯥꯔꯇꯤ ꯖꯨꯟ ꯇꯨ ꯊꯥꯎꯖꯟ ꯑꯂꯕꯦꯟ ꯇ꯭ꯋꯦꯟꯇꯤ ꯐꯥꯏꯞ ꯐꯦꯕꯋꯥꯔꯤ ꯇꯨ ꯊꯥꯎꯖꯟ ꯐꯣꯔꯇꯤꯟ ꯐꯥꯏꯞ ꯖꯨꯟ ꯇꯨ ꯊꯥꯎꯖꯟ ꯅꯥꯏꯟꯇꯤꯟ